ꯑꯩꯅ ꯏꯕ ꯄꯥꯝꯕ ꯑꯃꯗꯤ ꯑꯗꯨꯝ ꯆꯃꯝꯅꯗꯨꯅ ꯂꯩ ꯍꯥꯏꯔꯤꯕ ꯑꯁꯤ ꯑꯩꯈꯣꯏ ꯃꯨꯁꯂꯤꯝꯒꯤ ꯃꯇꯥꯡꯗꯅꯤ ꯑꯩꯈꯣꯏ ꯃꯨꯁꯂꯤꯝ ꯑꯁꯤ ꯂꯥꯏꯔꯤꯛ ꯍꯩꯕꯅ ꯀꯌꯥ ꯅꯨꯄꯥꯅ ꯀꯌꯥ ꯅꯨꯄꯤꯅ ꯀꯌꯥ ꯍꯥꯏꯕꯗꯨꯃꯛꯅꯤ ꯍꯥꯏꯔꯤꯕ ꯑꯁꯤ ꯐꯖꯅ ꯈꯪꯗꯣꯛ ꯊꯤꯗꯣꯛꯂꯕ ꯃꯇꯝꯗ ꯑꯩꯅ ꯂꯥꯏꯔꯤꯛ ꯑꯃ ꯏꯕ ꯄꯥꯝꯃꯤ ꯍꯥꯏꯔꯤꯕ ꯂꯥꯏꯔꯤꯛ ꯑꯁꯤ ꯏꯕ ꯃꯇꯝꯗ ꯐꯖꯅ ꯈꯪ ꯍꯩꯕ ꯑꯃ ꯆꯪꯉꯤ ꯃꯔꯝ ꯑꯗꯨꯅ ꯑꯩꯈꯣꯏ ꯃꯨꯁꯂꯤꯝ ꯑꯣꯔꯒꯅꯥꯏꯖꯦꯁꯟꯒꯤ ꯑꯆꯧꯕ ꯊꯧꯗꯥꯡ ꯄꯨꯔꯤꯕ ꯃꯤꯑꯣꯏ ꯑꯗꯨꯗ ꯐꯖꯅ ꯍꯪ ꯊꯤꯔꯕ ꯃꯇꯝꯗ ꯏꯒꯦ ꯈꯜꯂꯤ ꯍꯥꯏꯔꯤꯕ ꯑꯁꯤ ꯍꯧꯖꯤꯛ ꯍꯧꯖꯤꯛꯀꯤ ꯑꯣꯏꯅꯗꯤ ꯑꯩꯅ ꯉꯝꯗꯕꯅ ꯃꯔꯝ ꯑꯣꯏꯔꯒ ꯄꯨꯊꯣꯛꯄ ꯉꯝꯗ꯭ꯔꯦ